ꯑꯥ ꯈꯨꯒꯥ ꯗꯥꯝꯗ ꯀꯣꯏꯕ ꯆꯠꯄꯩꯗꯣ ꯀꯃꯥꯏꯅ ꯇꯧꯔꯒꯦ ꯑꯣ ꯌꯥꯔꯒꯗꯤ ꯑꯗꯨꯝ ꯑꯩꯈꯣꯏ ꯒ꯭꯭ꯔꯨꯞꯁꯤꯡꯗꯣ ꯑꯗꯨꯝ ꯍꯥꯏꯅꯔꯒ ꯆꯠꯁꯦ ꯌꯥꯏꯌꯦ ꯀꯩꯁꯨ ꯀꯥꯏꯗꯤꯌꯦ ꯎꯝ ꯒꯥꯔꯤꯁꯦ ꯀꯔꯝꯕ ꯑꯣꯏꯅ ꯅꯦꯛꯁꯦ ꯍꯥꯏꯅꯣ ꯑꯥ ꯅꯪꯒꯤ ꯐ꯭ꯔꯦꯟ ꯁꯔꯀꯜꯗꯒꯤ ꯀꯅꯥ ꯀꯅꯥ ꯍꯥꯏꯅꯤꯡꯒꯦ ꯑꯩꯒꯤꯗꯤ ꯑꯩꯈꯣꯏ ꯏꯃꯥꯟꯅꯕꯤꯁꯤꯡꯗꯣ ꯑꯗꯨꯝ ꯍꯥꯏꯈ꯭ꯔꯁꯦ ꯀꯩꯁꯨ ꯀꯥꯏꯗꯤꯌꯦ

ꯑꯣ ꯍꯣꯏ ꯑꯩ ꯁꯥꯏꯗꯇꯩꯁꯨ ꯑꯗꯨꯝ ꯃꯤ ꯃꯉꯥꯃꯨꯛ ꯑꯗꯨꯝ ꯇꯧꯔꯁꯦ ꯑꯗꯣ ꯎꯝ ꯄꯩꯁꯥꯁꯦ ꯐꯣꯔ ꯋꯤꯜꯂꯔ ꯑꯣꯏꯗꯣꯏꯅꯤꯅ ꯆꯥꯎꯗ꯭ꯔꯗꯤ ꯌꯥꯔꯔꯣꯏ ꯀꯥꯏꯗ ꯈꯨꯒꯥ ꯗꯥꯝꯁꯦ ꯂꯥꯞꯁꯨ ꯂꯥꯞꯄꯦ ꯑꯗꯣ ꯀꯌꯥꯃꯨꯛ ꯑꯣꯏꯁꯤꯒꯦ ꯈꯔ ꯍꯥꯏꯔꯛꯑꯣꯅꯦ ꯎꯝ ꯋꯥꯟ ꯀꯦ ꯋꯥꯟ ꯀꯦꯁꯤ ꯌꯥꯝꯃꯟꯗꯦ ꯇꯨ ꯀꯦ ꯑꯣꯏꯅ ꯇꯧꯁꯤꯗꯅ ꯍꯣꯏ ꯍꯣꯏ ꯑꯗꯨꯝ ꯀꯣꯟꯅ ꯑꯗꯨꯝ ꯇꯧ ꯌꯥꯏꯗꯅ ꯑꯗꯣ ꯗꯦꯠ ꯀꯌꯥꯗ ꯆꯠꯁꯦ ꯍꯥꯏꯔꯤꯅꯣ

ꯎꯝ ꯍꯣꯏ ꯑꯇꯣꯞꯄ ꯗꯦꯠꯇꯗꯤ ꯐꯔꯛ ꯇꯥꯅꯔꯅꯤ ꯁꯨꯇꯤ ꯂꯩꯇꯕꯅꯤꯅ ꯑꯥ ꯍꯥꯏꯔꯛꯑꯣꯅꯦ ꯑꯥ ꯍꯣꯏ ꯎꯝ ꯑꯗꯨ ꯌꯨꯝ ꯌꯨꯝꯗꯒꯤ ꯑꯩꯈꯣꯏ ꯄꯨꯡ ꯅꯤꯄꯥꯜ ꯑꯗꯨꯃꯥꯏ ꯊꯣꯛꯅꯔꯛꯑꯁꯤꯔꯥ ꯑꯗꯨꯗꯤ ꯊꯦꯡꯃꯟꯕ꯭ꯔꯣ ꯅꯠꯇ꯭ꯔꯒꯅ ꯄꯨꯡ ꯇꯔꯦꯠ ꯑꯣꯏꯁꯤꯔꯣ ꯍꯥꯏꯕꯤꯔꯛꯑꯣꯅꯦ ꯑꯥ ꯍꯣꯏ ꯑꯥ ꯑꯗꯣ ꯑꯗꯨꯝ ꯍꯟꯂꯛꯄꯗꯗꯤ ꯈꯤꯇꯪ ꯉꯟꯅ ꯑꯗꯨꯝ ꯍꯟꯂꯛꯄ ꯌꯥꯅꯕ ꯑꯥꯗ ꯗꯨꯝ ꯆꯛ ꯆꯥ ꯆꯥꯛꯁꯦ ꯊꯣꯡꯉꯨꯁꯦ ꯍꯥꯏꯔꯣ ꯀꯃꯥꯏꯅ ꯇꯧꯁꯤꯒꯦ ꯁꯤꯗꯒ ꯑꯗꯨꯝ ꯑꯥ ꯑꯣ ꯊꯣꯡꯉꯔꯣꯏꯁꯦꯕ ꯑꯣ ꯍꯣꯏ ꯍꯣꯏ ꯑꯣ ꯑꯣ ꯐꯔꯦ ꯐꯔꯦ ꯑꯗꯨꯗꯤ ꯑꯥ ꯍꯣꯏ ꯍꯣꯏ ꯍꯣꯏ ꯎꯝ ꯎꯝ ꯐꯔꯦ ꯐꯔꯦ